ꯃꯥꯅꯤ ꯃꯥꯅꯤ ꯐꯪꯉꯤ ꯐꯪꯉꯤ ꯃꯅꯥ ꯃꯁꯤꯡ ꯂꯣꯏꯅ ꯁꯨꯅ ꯃꯅꯥ ꯃꯁꯤꯡ ꯑꯗꯨꯝ ꯂꯨꯄꯥ ꯌꯥꯡꯈꯩ ꯄꯤꯕꯁꯨ ꯂꯩ ꯅꯤꯐꯨ ꯄꯤꯕꯁꯨ ꯂꯩ ꯀꯨꯟꯊ꯭ꯔꯥ ꯄꯤꯕꯁꯨ ꯂꯩ ꯈꯣꯡꯗ꯭ꯔꯨꯝꯁꯨ ꯑꯗꯨꯃꯥꯏꯅ ꯂꯨꯄꯥ ꯅꯤꯐꯨ ꯄꯤꯕ ꯌꯥꯡꯈꯩ ꯄꯤꯕ ꯀꯨꯟꯊ꯭ꯔꯥ ꯄꯤꯕ ꯁꯨꯃꯥꯏꯅ ꯈꯔ ꯈꯥꯏꯗꯣꯛꯏ ꯀꯣꯕꯤꯁꯤ ꯀꯦ ꯖꯤꯗ ꯂꯨꯄꯥ ꯀꯨꯟ ꯑꯗꯨ ꯀꯦ ꯖꯤ ꯑꯅꯤ ꯑꯍꯨꯝ ꯇꯥꯕꯗꯤ ꯂꯨꯄꯥ ꯌꯥꯡꯈꯩ ꯍꯨꯝꯐꯨꯅ ꯂꯧꯕ ꯌꯥꯕ ꯑꯗꯨꯃꯥꯏꯅꯁꯨ ꯂꯩ ꯀꯦ ꯖꯤꯗ ꯀꯨꯟ ꯀꯨꯟ ꯗꯨꯀꯥꯟꯁꯤ ꯄꯨꯡ ꯑꯗꯨꯝ ꯄꯨꯡ ꯇꯔꯦꯠ ꯇꯔꯦꯠ ꯃꯈꯥꯏꯗꯒꯤ ꯑꯗꯨꯝ ꯐꯝꯃꯦꯗ ꯑꯩꯗꯤ ꯐꯔꯦ ꯐꯔꯦ ꯊꯝꯕꯤꯔꯣ